ꯑꯩꯍꯥꯛ ꯍꯧꯖꯤꯛ ꯔꯤꯝꯁꯇꯥ ꯑꯦꯝ ꯕꯤ ꯕꯤ ꯑꯦꯁ ꯐꯔꯁ ꯌꯔ ꯀꯥꯔꯤꯕ ꯁꯥꯇ꯭ꯔ ꯑꯃꯅꯤ ꯑꯩ ꯔꯤꯝꯁꯇ ꯑꯦꯝ ꯕꯤ ꯕꯤ ꯑꯦꯁ ꯇꯝꯕ ꯑꯁꯤ ꯅꯤꯠ ꯊꯥꯔꯀꯥꯟꯗ ꯆꯪꯖꯔꯛꯄꯅꯤ ꯆꯍꯤ ꯑꯅꯤ ꯀ꯭ꯂꯥꯁ ꯇ꯭ꯋꯦꯜꯞ ꯂꯣꯏꯔꯞ ꯃꯇꯨꯡꯗ ꯆꯍꯤ ꯑꯅꯤ ꯅꯤꯠ ꯊꯥꯔꯀꯥꯟꯗ ꯆꯪꯖꯔꯛꯄꯅꯤ ꯑꯦꯝ ꯕꯤ ꯕꯤ ꯑꯦꯁ ꯂꯥꯏꯞꯁ꯭ꯇꯥꯏꯜ ꯑꯁꯤ ꯑꯩꯅ ꯑꯍꯥꯟꯕ ꯈꯜꯂꯨꯕ ꯃꯇꯝꯗꯗꯤ ꯑꯗꯨꯛꯀꯤ ꯃꯇꯤꯛ ꯅꯨꯡꯉꯥꯏꯕ ꯑꯃꯗꯤ ꯏꯁꯥꯕꯨ ꯅꯤꯡꯇꯝꯕ ꯐꯪꯕꯒꯤ ꯃꯑꯣꯡꯗ ꯑꯣꯏꯅ ꯈꯟꯖꯔꯨꯕꯅꯤ ꯑꯗꯨꯕꯨ ꯆꯪꯉꯨꯕ ꯃꯇꯝꯗꯁꯨ ꯑꯗꯨꯒ ꯆꯞ ꯃꯥꯟꯅꯕ ꯑꯣꯏ ꯑꯗꯨꯕꯨ ꯂꯥꯏꯔꯤꯛ ꯄꯥꯕꯒꯤ ꯈꯨꯄꯥ ꯑꯃꯗꯤ ꯀꯌꯥꯝ ꯌꯥꯝꯅ ꯄꯥꯒꯅꯤ ꯍꯥꯕꯗꯣ ꯈꯦꯠꯅꯔꯛꯏ ꯑꯗꯨꯗꯁꯨ ꯅꯠꯇꯦ ꯑꯍꯥꯟꯕ ꯆꯪꯉꯛꯄ ꯃꯇꯝꯗ ꯑꯩꯈꯣꯏ ꯑꯁꯤꯕ ꯍꯛꯆꯥꯡꯁꯤꯡ ꯑꯗꯣ ꯄꯥꯏꯗꯨꯅ ꯂꯦꯟꯕ ꯑꯃꯗꯤ ꯃꯅꯨꯡꯗ ꯀꯔꯤ ꯀꯔꯤ ꯄꯣꯠ ꯌꯥꯎꯔꯤ ꯍꯥꯏꯕꯗꯣ ꯑꯩꯈꯣꯏꯗ ꯎꯍꯜꯂꯤ ꯑꯦꯃ ꯕꯤ ꯕꯤ ꯑꯦꯁ ꯂꯥꯏꯞꯁ꯭ꯇꯥꯏꯜ ꯑꯃꯗꯤ ꯑꯩꯅ ꯍꯧꯖꯤꯛ ꯍꯧꯖꯤꯛ ꯇꯝꯃꯤꯕ ꯁꯥꯇ꯭ꯔꯒꯤ ꯄꯨꯟꯁꯤ ꯑꯁꯤ ꯈ꯭ꯋꯥꯏꯗꯒꯤ ꯃꯔꯨꯑꯣꯏꯕ ꯄꯨꯟꯁꯤꯒꯤ ꯇꯥꯡꯀꯛꯅꯤ ꯍꯥꯏꯅ ꯈꯟꯖꯩ